ꯄꯨꯟꯁꯤꯗ ꯑꯩꯍꯥꯛꯅ ꯈ꯭ꯋꯥꯏꯗꯒꯤ ꯃꯔꯨꯑꯣꯏꯅ ꯂꯨꯝꯅ ꯂꯧꯖꯕ ꯄꯣꯁꯛ ꯑꯗꯨꯗꯤ ꯍꯛꯆꯥꯡ ꯅꯥꯗ ꯌꯦꯛꯇꯕ ꯂꯨꯅ ꯅꯥꯟꯅ ꯂꯩꯕ ꯑꯃꯁꯨꯡ ꯑꯩꯍꯥꯛꯀꯤ ꯄꯨꯟꯁꯤꯗ ꯑꯋꯥ ꯑꯅꯥ ꯂꯥꯛꯇꯕ ꯑꯗꯨꯅ ꯃꯔꯨꯑꯣꯏꯅ ꯂꯧꯋꯤ